ꯉꯔꯥꯡ ꯑꯩꯅ ꯏꯌꯥꯔꯄꯣꯠꯇꯒꯤ ꯊꯣꯛꯂꯛꯄꯗ ꯏꯌ꯭ꯔꯄꯣꯠꯁꯨ ꯈꯤꯇꯪ ꯂꯦꯠ ꯑꯣꯏꯊꯣꯛꯈꯤꯗꯅ ꯌꯥꯝꯅ ꯊꯦꯡꯉꯦ ꯑꯩ ꯀꯛꯆꯤꯡꯐꯥꯎ ꯒꯥꯔꯤ ꯇꯣꯡꯉꯒ ꯂꯥꯛꯑꯦ ꯑꯗꯨꯒ ꯃꯣꯔꯦ ꯌꯧꯅꯕ ꯆꯠꯀꯦ ꯇꯧꯔꯨꯕꯗ ꯒꯥꯔꯤ ꯑꯃꯐꯥꯎ ꯐꯪꯗ꯭ꯔꯦ ꯑꯗꯨꯕꯨ ꯂꯥꯏꯕꯛ ꯐꯕꯗꯒꯤ ꯑꯀꯣꯟꯕꯗ ꯒꯥꯔꯤ ꯑꯃ ꯂꯥꯛꯑꯦ ꯑꯗꯨ ꯑꯩꯅ ꯈꯥꯝꯃꯨꯕꯗ ꯃꯥꯛ ꯍꯔꯥꯎ ꯍꯔꯥꯎ ꯃꯣꯔꯦ ꯆꯪꯒꯗꯕꯅꯤ ꯍꯥꯏꯕꯤꯔꯛꯑꯦ ꯑꯩꯁꯨ ꯃꯣꯔꯦ ꯌꯧꯒꯗꯕꯅꯤ ꯌꯥꯎꯕ ꯌꯥꯒꯗ꯭ꯔꯥ ꯍꯥꯏꯕꯗ ꯌꯥꯅꯦꯅ ꯍꯥꯏꯗꯅ ꯌꯥꯎꯔꯦ ꯑꯗꯨꯒ ꯌꯧꯔꯕ ꯃꯇꯨꯡꯗ ꯑꯩꯅ ꯃꯥꯒꯤ ꯚꯔꯥꯗꯣ ꯍꯥꯟꯅꯒꯤ ꯆꯥꯡ ꯆꯥꯡꯗꯨꯗ ꯍꯦꯟꯅ ꯄꯤꯕꯗ ꯃꯥꯅ ꯍꯦꯟꯅ ꯂꯧ ꯌꯥꯗꯗꯅ ꯂꯧꯔꯤꯕ ꯍꯥꯟꯅꯒꯤ ꯆꯥꯡ ꯚꯔꯥꯗꯨꯇ ꯂꯧꯔꯒ ꯆꯠꯈꯤ ꯗ꯭ꯔꯥꯏꯕ꯭ꯔꯗꯨ ꯌꯥꯝꯅ ꯄꯨꯛꯆꯦꯜ ꯆꯥꯎꯕ ꯃꯤꯅꯦ ꯍꯥꯏꯅ ꯑꯩ ꯏꯁꯥꯅ ꯈꯟꯖꯩ